ꯍꯂꯣ ꯍꯂꯣ ꯇꯥꯖꯩꯌꯦ ꯍꯥꯏꯕꯤꯔꯛꯑꯣ ꯑꯣ ꯁꯣꯝꯕꯨ ꯀꯅꯥꯅꯣ ꯀꯔꯤꯅꯣ ꯍꯥꯏꯒꯗꯕꯗꯨ ꯍꯥꯏꯕꯤꯔꯛꯑꯣ ꯑꯣ ꯎꯝ ꯑꯣ ꯁꯤꯒꯤꯁꯦ ꯃꯅꯤꯄꯨꯔꯒꯤꯅꯦ ꯏꯝꯐꯥꯜ ꯏꯝꯐꯥꯜ ꯏꯁꯇꯨꯅꯦꯕꯀꯣ ꯑꯗꯣ ꯑꯩꯅ ꯍꯧꯖꯤꯛ ꯍꯧꯖꯤꯛ ꯑꯩꯅ ꯂꯩꯔꯤꯕ ꯃꯐꯝꯁꯤꯗꯤ ꯌꯥꯔꯜꯄꯥꯠ ꯃꯌꯥꯗꯅꯦꯕ ꯑꯗꯣ ꯃꯤ ꯈꯪꯕꯤꯅꯤꯡꯕ ꯑꯗꯨꯝ ꯇꯥꯛꯄꯤꯔꯛꯑꯣ ꯌꯥꯅꯤꯌꯦ ꯎꯝ ꯖꯟꯇ꯭ꯔ ꯑꯗꯨꯝ ꯖꯟꯇ꯭ꯔ ꯑꯃ ꯂꯩꯕꯗꯣ ꯑꯧ ꯑꯗꯨꯒꯤ ꯃꯔꯝꯗ ꯀꯔꯤ ꯍꯥꯏꯅꯤꯡꯕ ꯍꯥꯏꯕꯤꯔꯛꯑꯣ ꯌꯥꯅꯤꯌꯦ

ꯎꯝ ꯑꯗꯨ ꯂꯝ ꯀꯣꯏꯕ ꯂꯥꯛꯄ ꯑꯣꯏꯔꯒꯗꯤ ꯃꯣꯏꯔꯥꯡꯂꯣꯝꯗ ꯂꯣꯛꯇꯥꯛ ꯌꯦꯡꯕ ꯑꯣꯏꯅ ꯀꯣꯏꯕꯤꯔꯣ ꯑꯗꯨꯒ ꯃꯣꯏꯔꯥꯡꯂꯣꯝꯗ ꯊꯤꯔꯒ ꯐꯪꯉꯒ ꯄꯦꯅꯥ ꯀꯗꯥꯏꯗ ꯁꯥꯕꯒꯦꯗꯣ ꯍꯪꯉꯒ ꯑꯗꯣꯝꯅ ꯑꯄꯥꯝꯕ ꯂꯩꯒꯦꯕꯨ ꯑꯣꯏꯔꯁꯨ ꯌꯦꯡꯒꯦꯕꯨ ꯑꯣꯏꯔꯁꯨ ꯑꯗꯨꯝ ꯇꯧꯕꯤꯔꯣꯑꯣ ꯑꯗꯨꯒ ꯑꯩꯈꯣꯏ ꯁ꯭ꯋꯥꯏ ꯌꯥꯔꯟ ꯁ꯭ꯋꯥꯏꯗꯗꯤ ꯁꯥꯗꯔꯦ ꯌꯥꯅꯤ ꯎꯝ ꯎꯝ ꯍꯣꯏ ꯌꯣꯟꯐꯝ ꯈꯪꯗꯕꯒꯤ ꯊꯝꯖꯔꯒꯦ ꯎꯝ